ꯈꯣꯡꯖꯣꯝ ꯄꯔꯕ ꯂꯥꯏ ꯍꯥꯔꯥꯎꯕ ꯑꯃꯗꯤ ꯄꯨꯡ ꯆꯣꯂꯣꯝ ꯍꯥꯏꯔꯤꯕ ꯍꯤꯔꯝ ꯑꯍꯨꯝ ꯑꯁꯤ ꯃꯥꯡꯁꯤꯜꯂꯛꯂꯦ ꯃꯥꯡꯁꯤꯜꯂꯛꯇꯅꯕꯒꯤꯗꯃꯛꯇ ꯂꯩꯀꯥꯏ ꯂꯩꯀꯥꯏ ꯑꯃꯗꯤ ꯒꯔꯃꯦꯟꯅ ꯑꯩꯈꯣꯏꯒꯤ ꯍꯧꯖꯤꯛꯀꯤ ꯍꯥꯏꯔꯤꯕ ꯍꯤꯔꯝ ꯑꯍꯨꯝ ꯑꯁꯤꯒꯤ ꯍꯤꯔꯝ ꯑꯍꯨꯝ ꯑꯁꯤꯒ ꯃꯔꯤ ꯂꯩꯅꯕ ꯊꯕꯛ ꯊꯧꯔꯝ ꯀꯌꯥ ꯂꯧꯈꯠꯄꯤꯔꯒꯗꯤ ꯂꯩꯀꯥꯏ ꯂꯩꯀꯥꯏꯒꯤ ꯑꯣꯏꯗꯨꯅꯁꯨ ꯑꯩꯈꯣꯏ ꯀꯝꯄꯤꯇꯤꯁꯟ ꯀꯌꯥ ꯁꯦꯝꯕꯤꯕ ꯑꯗꯒꯤ ꯂꯥꯏꯔꯤꯛꯇ ꯐꯪꯏ ꯍꯥꯞꯄꯤꯕ ꯈꯣꯠꯄꯤꯕ ꯇꯧꯕ ꯇꯥꯔꯒꯗꯤ ꯍꯧꯖꯤꯛꯀꯤ ꯃꯥꯡꯁꯤꯜꯂꯛꯂꯤꯕ ꯄꯣꯠ ꯑꯁꯤ ꯑꯩꯈꯣꯏꯅ ꯀꯟꯕ ꯉꯝꯒꯅꯤ ꯍꯥꯏꯅ ꯈꯜꯂꯤ ꯀꯟꯁꯨ ꯀꯟꯅꯤꯡꯏ ꯂꯩꯀꯥꯏ ꯂꯩꯀꯥꯏꯒꯤ ꯀꯝꯄꯤꯇꯤꯁꯟꯒꯨꯝꯕ ꯑꯗꯨꯗꯒꯤ ꯂꯥꯏꯔꯤꯛ ꯀꯨꯝꯕꯗ ꯈꯤꯇꯪ ꯇꯧꯕꯤꯔꯒꯗꯤ ꯀꯟꯕ ꯉꯝꯒꯅꯤ ꯍꯥꯏꯅ ꯈꯜꯂꯤ